ꯀꯔꯤꯒꯨꯝꯕ ꯃꯁꯥꯟꯅ ꯑꯃꯗ ꯈꯠꯅ ꯆꯩꯅ ꯋꯥꯐꯝ ꯊꯣꯛꯄ ꯇꯥꯔꯕꯗꯤ ꯏꯁꯄꯣꯔꯠꯁꯀꯤ ꯀꯃꯤꯇꯤꯁꯤꯡꯅ ꯄ꯭ꯔꯣꯁꯤꯗꯤꯌꯣꯔ ꯀꯌꯥ ꯑꯃ ꯊꯝꯂꯤ ꯄ꯭ꯔꯣꯁꯤꯗꯤꯌꯣꯔꯁꯤꯡ ꯑꯗꯨꯗꯤ ꯃꯤꯡ ꯑꯣꯏꯅ ꯄꯟꯖꯔꯕꯗ ꯏꯟꯚꯦꯁꯇꯤꯒꯦꯁꯟ ꯗꯤꯁꯤꯄ꯭ꯂꯤꯅꯔꯤ ꯑꯦꯛꯁꯟ ꯀꯣꯂꯥꯕꯣꯔꯦꯁꯟ ꯋꯤꯠ ꯗ ꯂꯣ ꯏꯟꯐꯣꯔꯁꯃꯦꯟ ꯏꯗꯨꯀꯦꯁꯟ ꯑꯦꯟ ꯄ꯭ꯔꯤꯚꯦꯟꯁꯟ ꯄ꯭ꯔꯣꯒ꯭ꯔꯥꯝ ꯄꯕ꯭ꯂꯤꯛ ꯏꯁꯇꯦꯠꯃꯦꯟ ꯏꯝꯄ꯭ꯂꯤꯃꯦꯟꯇꯤꯡ ꯁꯦꯀ꯭ꯌꯨꯔꯤꯇꯤ ꯃꯦꯖꯔ ꯑꯁꯤꯅꯆꯤꯡꯕꯅꯤ ꯏꯟꯚꯦꯁꯇꯤꯒꯦꯁꯟ ꯍꯥꯏꯕ ꯑꯁꯤ ꯀꯔꯤꯅꯣ ꯏꯟꯚꯦꯁꯇꯤꯒꯦꯁꯟ ꯍꯥꯏꯔꯤꯕ ꯑꯁꯤ ꯌꯥꯝꯅ ꯃꯔꯨꯑꯣꯏ ꯊꯧꯗꯣꯛ ꯊꯣꯛꯐꯝꯗ ꯂꯩꯔꯤꯕ ꯃꯤꯑꯣꯏꯁꯤꯡ ꯆꯦꯟꯅꯔꯤꯕ ꯃꯤꯑꯣꯏꯁꯤꯡ ꯄꯨꯝꯃꯛ ꯎꯍꯧꯕ ꯇꯥꯍꯧꯕ ꯄꯨꯝꯅꯃꯛꯁꯤꯡ ꯑꯗꯨ ꯇꯥꯁꯤꯜꯂꯦ ꯍꯥꯏꯔꯒ ꯋꯥꯍꯪ ꯄꯥꯎꯈꯨꯝ ꯇꯧꯔꯕ ꯃꯇꯨꯡꯗ ꯃꯈꯣꯏꯅ ꯍꯥꯏꯔꯤꯕꯗꯨ ꯆꯨꯝꯂꯤꯕ ꯈꯜꯂꯤꯕ꯭ꯔ ꯍꯥꯏꯅ ꯇꯥꯊꯣꯛꯄ ꯑꯃꯁꯨꯡ ꯃꯈꯣꯏꯅ ꯍꯥꯏꯔꯤꯕꯁꯤꯡ ꯑꯗꯨꯕꯨ ꯆꯦ ꯑꯃꯗ ꯅꯠꯇ꯭ꯔꯒ ꯔꯦꯀꯣꯗꯔ ꯑꯃꯗ ꯈꯣꯝꯖꯤꯜꯂꯒ ꯇꯥꯁꯤꯜꯂꯒ ꯊꯝꯍꯧꯔꯦ ꯍꯥꯏꯔꯒ ꯃꯣꯏꯁꯤꯡ ꯑꯗꯨꯕꯨ ꯆꯠꯍꯟꯈꯤ ꯑꯃꯁꯨ ꯃꯊꯪꯗ ꯗꯤꯁꯤꯄ꯭ꯂꯤꯅꯔꯤ ꯑꯦꯛꯁꯟ ꯗꯤꯁꯤꯄ꯭ꯂꯤꯅꯔꯤ ꯑꯦꯛꯁꯟ ꯍꯥꯏꯕ ꯑꯁꯤꯅ ꯑꯩꯈꯣꯏ

ꯃꯥꯒꯤ ꯃꯊꯛꯇ ꯆꯥꯔꯖꯀꯨꯝꯕ ꯂꯩꯕ꯭ꯔꯥ ꯃꯥꯒꯤ ꯃꯊꯛꯇ ꯑꯦꯐ ꯑꯥꯏ ꯑꯥꯔꯒꯨꯝꯕ ꯐꯥꯏꯜ ꯇꯧꯕ꯭ꯔꯥ ꯑꯃꯁꯨꯡ ꯃꯍꯥꯛꯁꯤ ꯑꯐꯕ ꯃꯤꯔꯥ ꯃꯍꯥꯛꯀꯤ ꯃꯔꯝꯗ ꯃꯤꯅ ꯀꯔꯤ ꯍꯥꯏꯅꯩ ꯑꯐꯕ ꯍꯥꯏꯅꯕ꯭ꯔꯥ ꯐꯠꯇꯕ ꯍꯥꯏꯅꯕ꯭ꯔꯥ ꯑꯁꯤꯅꯆꯤꯡꯕ ꯀꯌꯥ ꯑꯁꯤꯕꯨ ꯊꯤꯖꯤꯟꯕ ꯑꯁꯤꯕꯨ ꯈꯣꯝꯖꯤꯟꯕ ꯑꯁꯤꯕꯨ ꯀꯣꯂꯥꯕꯣꯔꯦꯁꯟ ꯋꯤꯠ ꯗ ꯂꯣ ꯏꯟꯐꯣꯔꯁꯃꯦꯟ ꯍꯥꯏꯔꯒ ꯈꯪꯅꯩ ꯑꯗꯨꯒ ꯃꯊꯪꯗ ꯏꯗꯨꯀꯦꯁꯟ ꯑꯦꯟ ꯄ꯭ꯔꯤꯚꯦꯟꯁꯟ ꯄ꯭ꯔꯣꯒꯥꯝ ꯍꯥꯏꯕ ꯑꯁꯤꯅ ꯁꯥꯟꯅꯔꯣꯏ ꯑꯁꯤꯕꯨ ꯂꯥꯏꯔꯤꯛ ꯂꯥꯏꯁꯨ ꯍꯩꯕ꯭ꯔꯥ ꯃꯍꯥꯛꯁꯤ ꯍꯥꯟꯅ ꯑꯇꯣꯞꯄ ꯀꯔꯝꯕ ꯃꯁꯥꯟꯅꯗ ꯌꯥꯎꯈꯤꯕ꯭ꯔꯥ ꯑꯃꯗꯤ ꯃꯍꯥꯛꯁꯤ ꯂꯥꯏꯔꯤꯛ ꯀꯌꯥꯝ ꯍꯩꯕꯒꯦ ꯃꯍꯥꯛꯁꯤ ꯁ꯭ꯀꯨꯜꯗ ꯀꯔꯝꯅ ꯑꯃꯗꯤ ꯀꯣꯂꯦꯖꯇ ꯀꯔꯝꯅ ꯑꯃꯗꯤ ꯌꯨꯅꯤꯚꯔꯁꯤꯇꯤꯗ ꯀꯔꯝꯅ ꯃꯍꯥꯛꯀꯤ ꯂꯥꯏꯔꯤꯛ ꯇꯝꯕ ꯑꯁꯤꯕꯨ ꯀꯔꯝꯅ ꯍꯧꯔꯛꯄꯒꯦ ꯑꯐꯕ ꯑꯣꯏꯅ ꯍꯧꯔꯛꯄ꯭ꯔꯥ ꯐꯠꯇꯕꯔꯥ ꯃꯍꯥꯛꯀꯤ ꯄ꯭ꯔꯣꯒꯥꯝ ꯑꯁꯤꯅꯆꯤꯡꯕ ꯑꯃꯗꯤ ꯃꯍꯥꯛꯀꯤ ꯄ꯭ꯔꯤꯚꯦꯟꯁꯟ ꯄ꯭ꯔꯣꯒꯥꯝ ꯍꯥꯏꯕꯗꯤ ꯑꯁꯨꯒꯨꯝꯕ ꯊꯧꯗꯣꯛ ꯉꯁꯥꯏ ꯈꯠꯅ ꯆꯩꯅꯕ ꯊꯣꯛꯇꯅꯕꯒꯤꯗꯃꯛꯇ ꯄ꯭ꯔꯣꯒꯥꯝ ꯀꯌꯥ ꯑꯃ ꯇꯧꯒꯅꯤ ꯑꯃꯗꯤ ꯃꯁꯤꯒꯤ ꯃꯊꯪꯗ ꯄꯕ꯭ꯂꯤꯛ ꯏꯁꯇꯦꯠꯃꯦꯟ ꯄꯕ꯭ꯂꯤꯛ ꯏꯁꯇꯦꯠꯃꯦꯟ ꯍꯥꯏꯕ ꯑꯁꯤ ꯑꯗꯨꯛꯀꯤ ꯃꯇꯤꯛ ꯃꯔꯨꯑꯣꯏ ꯃꯁꯤꯒꯤ ꯃꯔꯝꯗꯤ ꯈꯠꯅ ꯆꯩꯅꯕꯗ ꯎꯍꯧꯕ ꯇꯥꯍꯧꯕ ꯄꯨꯝꯅꯃꯛ ꯌꯥꯎꯔꯝꯕ ꯑꯀꯣꯏꯕꯗ ꯂꯩꯕ ꯃꯅꯥꯛꯇ ꯂꯩꯕ ꯄꯨꯝꯅꯃꯛ ꯑꯁꯤꯕꯨ ꯇꯥꯁꯤꯟ ꯈꯣꯝꯖꯤꯟꯗꯨꯅ ꯃꯈꯣꯏꯅ ꯎꯍꯧꯕ ꯇꯥꯍꯧꯕ ꯈꯪꯍꯧꯕ ꯄꯨꯝꯅꯃꯛ ꯑꯁꯤ ꯍꯪꯂꯕ ꯃꯇꯨꯡꯗ ꯃꯈꯣꯏꯅ ꯍꯥꯏꯔꯤꯕ ꯃꯐꯝ ꯑꯗꯨ ꯃꯈꯣꯏꯅ ꯍꯥꯏꯔꯤꯕꯗꯨꯒꯤ ꯃꯈꯥ ꯄꯣꯟꯅ ꯃꯈꯣꯏ ꯏꯁꯄꯣꯔꯠꯁꯀꯤ ꯀꯃꯤꯇꯤꯅꯁꯨ ꯃꯈꯣꯏꯒꯤ ꯁꯥꯟꯅꯔꯣꯏꯁꯤꯡꯒꯤ ꯃꯊꯛꯇ ꯔꯥꯏ ꯑꯆꯨꯝ ꯑꯔꯥꯟ ꯀꯌꯥ ꯑꯃ ꯍꯥꯏꯔꯛꯀꯅꯤ ꯆꯨꯝꯃꯤ ꯅꯪ ꯂꯥꯜꯂꯤ ꯀꯌꯥ ꯑꯃ ꯍꯥꯏꯗꯣꯔꯛꯀꯅꯤ ꯃꯁꯤꯅ ꯃꯔꯝ ꯑꯣꯏꯔꯒ ꯄꯕ꯭ꯂꯤꯛ ꯏꯁꯇꯦꯠꯃꯦꯟ ꯍꯥꯏꯕꯁꯤ ꯌꯥꯝꯅ ꯃꯔꯨꯑꯣꯏ ꯍꯥꯏꯔꯤꯕꯅꯤ ꯑꯗꯨꯒꯤ ꯃꯊꯪꯗ ꯀꯔꯤꯅꯣ ꯍꯥꯏꯕ ꯃꯇꯝꯗ ꯏꯝꯄ꯭ꯂꯤꯃꯦꯟꯇꯤꯡ ꯁꯦꯀ꯭ꯌꯨꯔꯤꯇꯤ ꯃꯦꯖꯔꯁ ꯏꯝꯄ꯭ꯂꯤꯃꯦꯟꯇꯤꯡ ꯁꯦꯀ꯭ꯌꯨꯔꯤꯇꯤ ꯃꯦꯖꯔꯁ ꯍꯥꯏꯔꯤꯕ ꯑꯁꯤꯁꯨ ꯑꯗꯨꯛꯀꯤ ꯃꯇꯤꯛ ꯑꯗꯨꯛꯀꯤ ꯃꯇꯤꯛ ꯃꯔꯨꯑꯣꯏ ꯑꯗꯨꯒ ꯄꯕ꯭ꯂꯤꯛ ꯏꯁꯇꯦꯠꯃꯦꯟꯒꯤ ꯃꯈꯥꯗ ꯏꯝꯄ꯭ꯂꯤꯃꯦꯟꯇꯤꯡ ꯏꯝꯄ꯭ꯂꯤꯃꯦꯟꯇꯤꯡ ꯁꯦꯀ꯭ꯌꯨꯔꯤꯇꯤ ꯃꯦꯖꯔ ꯂꯥꯛꯄꯅꯤ ꯇꯥꯔꯛꯂꯤꯕ ꯑꯁꯨꯒꯨꯝꯕ ꯚꯥꯌꯣꯂꯦꯟꯁ ꯑꯁꯤ ꯑꯃꯨꯛ ꯍꯟꯅ ꯊꯣꯛꯇꯅꯕꯒꯤꯁꯃꯛꯇ ꯏꯁꯄꯣꯔꯠꯁ ꯑꯣꯊꯤꯔꯤꯇꯤ ꯀꯌꯥꯅ ꯃꯈꯣꯏꯗ ꯋꯥꯔꯅꯤꯡ ꯀꯌꯥ ꯑꯃ ꯄꯤꯔꯛꯀꯅꯤ ꯑꯃꯁꯨꯡ ꯁꯦꯀ꯭ꯌꯨꯔꯤꯇꯤ ꯀꯌꯥ ꯑꯃ ꯍꯥꯞꯆꯜꯂꯦ ꯍꯥꯏꯔꯒ ꯀꯦꯃꯦꯔꯥ ꯈꯤꯟꯕ ꯌꯥꯕ ꯃꯐꯝꯗꯅ ꯈꯤꯜꯂꯦ ꯍꯥꯏꯔꯒ ꯑꯗꯨꯒꯨꯝꯕ ꯚꯥꯏꯌꯣꯂꯦꯟꯁ ꯀꯌꯥ ꯑꯗꯨ ꯍꯜꯂꯒ ꯊꯣꯛꯇꯅꯕꯒꯤꯗꯃꯛꯇ ꯃꯈꯣꯏꯅ ꯁꯦꯀ꯭ꯌꯨꯔꯤꯇꯤ ꯑꯅꯧꯕ ꯀꯌꯥ ꯑꯃ ꯁꯦꯀ꯭ꯌꯨꯔꯤꯇꯤ ꯑꯣꯏꯅꯕꯒꯤꯗꯃꯛꯇ ꯍꯥꯞꯆꯤꯟꯕ ꯑꯁꯤꯅꯆꯤꯡꯕ ꯀꯌꯥ ꯑꯁꯤꯕꯨ ꯇꯧꯕ ꯑꯃꯁꯨꯡ ꯃꯈꯣꯏꯒꯤ ꯍꯥꯟꯅꯒꯤ ꯂꯩꯔꯝꯃꯤꯕ ꯔꯨꯜꯁ ꯑꯦꯟ ꯔꯤꯒꯨꯂꯦꯁꯟ ꯀꯌꯥ ꯑꯗꯨꯗ ꯃꯈꯣꯏꯅ ꯑꯅꯧꯕ ꯔꯨꯜꯁ ꯀꯌꯥ ꯑꯃ ꯍꯥꯞꯆꯤꯜꯂꯦ ꯍꯥꯏꯔꯒ ꯑꯦꯛꯖꯥꯝꯄꯜ ꯑꯣꯏꯅ ꯍꯥꯏꯔꯕꯗ ꯃꯈꯣꯏꯅ ꯀꯔꯤꯒꯨꯝꯕ ꯈꯠꯅ ꯆꯩꯅꯕ ꯌꯥꯎꯕ ꯇꯥꯔꯕꯗꯤ ꯃꯈꯣꯏ ꯑꯃꯨꯛ ꯍꯟꯅ ꯏꯁꯄꯣꯔꯠꯁꯇ ꯈꯣꯡꯗꯥꯕ ꯌꯥꯔꯔꯣꯏ ꯍꯥꯏꯕꯗꯤ ꯑꯃꯨꯛ ꯍꯟꯅ ꯏꯁꯄꯣꯔꯠ ꯁꯥꯟꯅꯍꯜꯂꯔꯣꯏ ꯃꯁꯥꯟꯅ ꯑꯁꯤꯗ ꯌꯥꯎꯍꯜꯂꯔꯣꯏ ꯍꯥꯏꯔꯒ ꯃꯈꯣꯏꯕꯨ ꯃꯄꯨꯟꯁꯤ ꯆꯨꯞꯄꯒꯤ ꯏꯁꯄꯣꯔꯠꯁꯇꯒꯤ ꯕꯦꯟ ꯇꯧꯕ ꯑꯃꯨꯛ ꯁꯥꯟꯅꯕꯗꯒꯤ ꯕꯦꯟ ꯇꯧꯁꯤꯟꯕ ꯀꯌꯥ ꯑꯃ ꯇꯧꯕ ꯌꯥꯕꯒꯤ ꯀꯔꯤ ꯔꯨꯜꯁ ꯀꯌꯥ ꯑꯃ ꯍꯥꯞꯆꯤꯟꯕ ꯑꯁꯤꯅꯆꯤꯡꯕ ꯀꯌꯥ ꯑꯁꯤ ꯇꯧꯒꯅꯤ ꯇꯧꯕ ꯌꯥꯏ